ꯆꯥꯗ꯭ꯔꯤ

ꯃꯥꯅꯦ ꯍꯥꯏꯕꯤꯌꯨ ꯀꯔꯤ ꯇꯥꯛꯄꯤꯒꯗꯕ ꯁꯥꯔ ꯗꯦꯠꯁꯦ ꯀꯌꯥ ꯑꯣꯏꯕꯤꯒꯗꯣꯏꯅꯣ ꯁꯥꯔ ꯉꯍꯥꯛ ꯉꯥꯏꯕꯤꯌꯨꯀꯣ ꯑꯩꯈꯣꯏ ꯔꯦꯖꯤꯁꯇ꯭ꯔꯦꯁꯟꯗ ꯆꯦꯀꯤꯡ ꯑꯝꯇ ꯇꯧꯖꯔꯛꯈꯤꯒꯦ

ꯁꯔ ꯁꯥꯔꯅ ꯍꯥꯏꯕ ꯗꯦꯠꯇꯣ ꯗꯦꯠ ꯊ꯭ꯔꯤꯒꯤ ꯗꯤꯁꯦꯝꯕꯔ ꯍꯥꯏꯕ ꯅꯠꯇ꯭ꯔꯣ ꯑꯣ ꯌꯥꯅꯤꯌꯦ ꯁꯔ ꯃꯤ ꯀꯌꯥꯒꯤ ꯑꯣꯏꯕꯤꯒꯗꯕꯅꯣ ꯕꯨꯀꯤꯡꯁꯦ ꯑꯥ ꯑꯗꯨꯗꯤ ꯑꯣ ꯋꯥꯟ ꯕꯨꯀꯤꯡ ꯑꯣꯏꯖꯔꯒꯦ ꯑꯗꯨꯗꯤ ꯑꯥ ꯌꯥꯅꯤ ꯌꯥꯅꯤꯌꯦ ꯁꯥꯔ ꯑꯗꯣ ꯁꯥꯔꯒꯤ ꯃꯤꯡꯒ ꯐꯣꯟ ꯅꯝꯕꯔꯒ ꯑꯝꯇ ꯍꯥꯏꯕꯤꯔꯛꯄ ꯌꯥꯒꯗ꯭ꯔꯥ ꯑꯣꯀꯦ ꯁꯨꯃꯤꯠ ꯀꯔꯤ ꯍꯥꯏꯒꯗꯕ ꯑꯥ ꯑꯗꯨꯒ ꯐꯣꯟ ꯅꯝꯕꯔ

ꯑꯣꯀꯦ ꯁꯥꯔ ꯌꯥꯝꯅ ꯅꯨꯡꯉꯥꯏꯖꯔꯦ ꯁꯥꯔ ꯀ꯭ꯂꯥꯁꯤꯛ ꯍꯣꯇꯦꯜ ꯔꯤꯖꯣꯔꯠꯇ ꯐꯣꯟ ꯇꯧꯕꯤꯔꯛꯄꯒꯤꯗꯃꯛꯇ ꯁꯥꯔ ꯅꯨꯃꯤꯠꯇꯨꯗ ꯁꯥꯔꯒꯤ ꯇꯥꯏꯃꯤꯡ ꯃꯛꯇ ꯂꯥꯛꯄꯤꯕ ꯌꯥꯖꯔꯅꯤ ꯑꯥ ꯊꯦꯡꯀ꯭ꯌꯨ ꯁꯣ ꯃꯁ